ꯍꯜꯂꯣ ꯍꯣ ꯑꯩꯅꯦ ꯑꯩꯅꯦ ꯀꯣꯏꯕ ꯆꯧꯁꯦ

ꯍꯣ ꯀꯣꯏꯕ ꯆꯠꯂꯨꯁꯦ ꯄꯥꯏꯟ ꯋꯨꯠ ꯒꯥꯔꯗꯦꯟꯗ ꯄꯥꯏꯟ ꯋꯨꯠ ꯒꯥꯔꯗꯦꯟꯗ ꯀꯣꯏꯕ ꯆꯠꯂꯨꯁꯦ ꯀꯔꯤꯅꯣ ꯀꯨꯝꯁꯤ ꯀꯨꯝꯁꯤ ꯆꯍꯤꯒꯤ ꯀꯣꯏꯕ ꯆꯠꯄ ꯀꯩꯗꯧꯒꯦ ꯍꯣ ꯑꯗꯣ ꯑꯩꯅ ꯇꯧꯔꯛꯑ ꯄꯥꯏꯔꯤꯁꯤ ꯐꯠꯇ꯭ꯔꯣ ꯄꯥꯏꯟ ꯋꯨꯠ ꯒꯥꯔꯗꯦꯟꯗ

ꯃꯇꯝꯂꯣ ꯍꯣ ꯍꯌꯦꯡꯒꯤ ꯄꯨꯡ ꯃꯥꯄꯟ ꯇꯥꯕ ꯃꯇꯝꯗ ꯊꯣꯂꯛꯑꯣ ꯍꯣꯏ ꯍꯣꯏ ꯍꯣꯏ ꯍꯣ ꯑꯩꯁꯨ ꯏꯊꯟꯗ ꯂꯥꯛꯀꯗꯧꯔꯤꯃꯤ ꯊꯣꯂꯛꯀꯗꯧꯔꯤꯃꯤ ꯑꯩꯅ ꯍꯥꯏꯗꯨꯅ ꯐꯔꯃꯤ ꯍꯣꯏ ꯍꯣꯏ ꯉꯥꯏꯔꯣ ꯑꯩ ꯉꯥꯏ ꯂꯩꯔꯕꯅꯦ ꯍꯣꯏ ꯍꯣꯏ ꯍꯣꯏ ꯊꯧꯖꯤꯟꯕꯤꯔꯛꯑꯣ ꯊꯧꯖꯤꯟꯕꯤꯔꯛꯑꯣ ꯍꯣꯏ ꯍꯣꯏ ꯕꯁ ꯑꯃ ꯈꯥꯝꯕꯅꯦ ꯑꯗꯨꯕꯣꯛ ꯊꯧꯖꯤꯜꯂꯛꯑꯣ

ꯍꯣꯏ ꯍꯣꯏ ꯑꯩꯅꯦ ꯕꯁꯀꯤ ꯃꯅꯤꯡꯗ ꯂꯩꯔꯤꯗꯣ ꯑꯣ ꯍꯣꯏ ꯌꯥꯝ ꯀꯨꯏꯅ ꯉꯥꯏꯃꯜꯂꯤꯀꯣ ꯑꯣ ꯑꯩ ꯆꯪꯉꯛꯑꯦ ꯀ꯭ꯋꯥꯗꯣ ꯍꯧꯖꯤꯛ ꯆꯥꯗꯕꯗꯤ ꯌꯥꯗ꯭ꯔꯣ ꯍꯣꯔꯦꯟ ꯑꯥꯗ ꯆꯥꯕꯗꯤ ꯍꯣꯏ ꯍꯣꯏ ꯑꯩ ꯀꯥꯈꯠꯂꯦꯀꯣ ꯊꯧꯔꯣ ꯊꯧꯔꯣ ꯐꯖꯗ꯭ꯔꯣ ꯑꯗꯨꯅꯤ ꯄꯨꯟꯁꯤꯔꯣꯟꯅꯤ ꯈꯔ ꯈꯔ ꯅꯨꯡꯉꯥꯏꯊꯣꯛꯀꯗꯃꯤ ꯌꯦꯡꯒꯗꯃꯤ ꯐꯖꯩ ꯂꯩ ꯆꯕꯨꯟ ꯆꯕꯨꯟ ꯁꯥꯠꯂꯤꯗꯣ ꯐꯖꯗ꯭ꯔꯣ ꯑꯣ ꯑꯗꯨꯗꯤ ꯀꯩꯅꯣꯝꯃ ꯆꯥꯁꯤꯅꯦ ꯁꯤꯗ ꯐꯝꯃꯒ ꯍꯣꯇꯦꯜ ꯑꯝꯗ ꯑꯁ ꯑꯗꯨꯝ ꯆꯥꯎꯗ ꯃꯤ ꯃꯌꯥꯝ ꯃꯃꯥꯡꯗ ꯏꯟꯕꯁꯨ ꯐꯖꯗꯦ ꯀꯩꯅꯣ ꯍꯣꯏꯅꯦ ꯅꯣꯡꯐꯥꯗꯣꯛꯅꯤ ꯆꯥꯗꯣꯏꯁꯦ ꯍꯥꯎꯋꯦ ꯍꯥꯎꯋꯦ ꯆꯥꯔꯦ ꯑꯣ ꯉꯥꯏꯈꯣ ꯑꯗꯣ ꯁꯦ ꯑꯁꯥꯏꯕꯣꯛ ꯁꯨꯝ ꯍꯥꯏꯐꯦꯠ ꯌꯦꯡꯉꯒ ꯔꯥꯎꯟ ꯆꯠꯂꯒ ꯍꯜꯂꯁꯤ ꯀꯩꯗꯧꯔꯒꯦ ꯔꯥꯎꯟꯁꯦ ꯈꯔ ꯆꯠꯈꯤꯁꯦ ꯐꯖꯗ꯭ꯔꯣ ꯂꯩꯀꯣꯟꯁꯦ ꯌꯥꯝꯅ ꯑꯗꯨꯅꯤ ꯄꯨꯛꯅꯤꯡ ꯅꯨꯡꯁꯤꯕ ꯃꯐꯝꯗꯅꯦ ꯑꯩꯅ ꯄꯨꯁꯤꯜꯂꯤꯁꯦ ꯐꯖꯗ꯭ꯔꯣ ꯂꯩꯀꯣꯜ ꯃꯌꯥꯝꯁꯦ ꯑꯁ ꯋꯥꯀꯤꯡ ꯑꯣꯏꯅ ꯁꯨꯝ ꯉꯍꯥꯛ ꯉꯍꯥꯛ ꯍꯋꯥ ꯆꯥꯕ ꯑꯣꯏꯅ ꯅꯨꯡꯉꯥꯏꯕꯒꯤ ꯄꯨꯟꯁꯤ ꯂꯦꯟꯊꯣꯛꯄꯅꯤꯗ ꯁꯤꯗꯩꯁꯤꯗ ꯌꯥꯝꯀꯟꯅ ꯀꯩꯅꯣ ꯇꯧꯕꯒꯤ ꯅꯠꯇꯦ ꯍꯣꯏ ꯌꯥꯔꯦ ꯌꯥꯔꯦ ꯆꯠꯂꯖꯤ ꯆꯠꯂꯁꯦ ꯊꯧꯔꯣꯅꯦ ꯍꯧꯔꯣ ꯍꯧꯔꯣ ꯀꯥꯈꯠꯂꯦ ꯀꯥꯈꯠꯂꯦ ꯈꯤꯇꯪ ꯉꯥꯏꯔꯦꯗ ꯈꯤꯇꯪ ꯊꯧꯔꯛꯈꯣ ꯍꯣꯏ ꯍꯣꯏ ꯉꯁꯥꯏꯒꯤ ꯕꯁ ꯃꯐꯝꯗꯨꯗ ꯈꯥꯝꯕꯤꯔꯣ ꯑꯗꯨꯒ ꯑꯩ ꯀꯨꯝꯃꯧꯔꯒꯦ ꯑꯗꯨꯒ ꯇꯥꯗꯅ ꯂꯦꯡꯕꯤꯒ꯭ꯔꯣ ꯍꯣꯏ ꯍꯣꯏ ꯍꯣꯏ ꯑꯗ ꯕꯁ ꯈꯥꯝꯃꯤꯗꯣ ꯌꯥꯔꯦ ꯌꯥꯔꯦ ꯈꯥꯝꯕꯤꯔꯣ ꯈꯥꯝꯕꯤꯔꯣ ꯍꯣꯏ ꯑꯗꯨ ꯑꯩ ꯂꯩꯍꯧꯔꯒꯦꯀꯣ ꯍꯣꯏ ꯑꯗꯨꯗꯤ ꯆꯠꯂꯣ ꯕꯥꯏ ꯒꯨꯗ ꯅꯥꯏꯠ